ꯑꯩꯈꯣꯏꯒꯤ ꯍꯤꯡꯒꯣꯜꯗ ꯑꯩꯈꯣꯏꯅ ꯊꯥꯖꯕ ꯃꯍꯩ ꯃꯔꯣꯡꯁꯤꯡ ꯑꯁꯤ ꯄꯥꯜꯂꯛꯄ ꯃꯇꯝꯗ ꯑꯩꯈꯣꯏꯅ ꯆꯥꯔꯦ ꯑꯗꯨꯒ ꯑꯩꯈꯣꯏꯒꯤ ꯌꯨꯝꯊꯪꯅꯅ ꯂꯩꯕ ꯃꯤꯉꯣꯟꯗꯁꯨ ꯄꯤꯔꯦ ꯑꯗꯨꯒ ꯍꯦꯟꯅ ꯄꯥꯜꯂꯛꯑꯒꯗꯤ ꯑꯩꯈꯣꯏ ꯑꯆꯧꯕ ꯀꯩꯊꯦꯜꯗ ꯌꯣꯜꯂꯨꯗ꯭ꯔꯒꯁꯨ ꯌꯨꯝꯂꯛ ꯈꯨꯂꯛꯇ ꯑꯗꯨꯝ ꯈꯔ ꯑꯗꯨꯝ ꯌꯣꯟꯖꯕꯅꯤꯗ ꯑꯗꯨꯒ ꯑꯩꯈꯣꯏꯒꯤ ꯀꯛꯆꯤꯡꯒꯤ ꯀꯩꯊꯦꯜ ꯋꯥꯕꯒꯥꯏ ꯀꯩꯊꯦꯜ ꯑꯗꯨꯗꯒꯤ ꯀꯩꯊꯦꯜ ꯃꯆꯥ ꯑꯗꯨꯗꯒꯤ ꯆꯥꯎꯔꯕꯗ ꯏꯝꯐꯥꯜꯒꯤ ꯈ꯭ꯋꯥꯏꯔꯝꯕꯟ ꯀꯩꯊꯦꯜꯁꯤꯡꯗ ꯊꯥꯕ ꯃꯤꯁꯨ ꯂꯩꯔꯝꯒꯅꯤ ꯄꯣꯊꯣꯛ ꯌꯥꯝꯅ ꯄꯨꯊꯣꯛꯄ ꯀꯥꯡꯕꯨꯗꯤ ꯑꯗꯨꯕꯨ ꯏꯁꯥꯒꯤ ꯑꯣꯏꯅꯗꯤ ꯄꯣꯊꯣꯛ ꯌꯥꯝ ꯄꯨꯊꯣꯛꯆꯔꯨꯗꯕꯅꯤ ꯅꯠꯇꯕꯅꯤꯅ ꯆꯥꯕꯒꯤꯇ ꯑꯣꯏꯅ ꯊꯥꯖꯕꯅꯤꯅ ꯑꯗꯨꯒꯨꯝꯕꯗꯤ ꯀꯥꯍꯦꯟꯅ ꯈꯪꯉꯨꯗꯔꯦ ꯑꯗꯨꯒ ꯑꯩꯈꯣꯏꯒꯤ ꯀꯆꯥꯏꯒꯤ ꯆꯝꯄ꯭ꯔꯥ ꯇꯥꯃꯦꯡꯂꯣꯡꯒꯤ ꯀꯣꯝꯂꯥ ꯑꯗꯨꯒ ꯌꯥꯏꯔꯤꯄꯣꯛ ꯊꯧꯕꯥꯜꯒꯤ ꯀꯤꯍꯣꯝꯒꯨꯝꯕꯗꯤ ꯑꯩꯈꯣꯏꯒꯤ ꯒꯣꯔꯃꯦꯟꯅ ꯑꯩꯈꯣꯏꯒꯤ ꯏꯁꯇꯦꯠꯀꯤ ꯋꯥꯡꯃꯗ ꯅꯠꯇ꯭ꯔꯒꯅ ꯏꯟꯇꯔꯅꯦꯁꯅꯦꯜꯒꯤ ꯊꯥꯛꯇ ꯊꯥꯗꯣꯛꯈꯤꯕꯒꯤ ꯄꯥꯎꯁꯨ ꯑꯩꯈꯣꯏꯅ ꯄꯥꯎꯆꯦꯗꯕꯨꯗꯤ ꯊꯦꯡꯅꯖꯔꯦ ꯑꯗꯨꯕꯨ ꯏꯁꯥꯃꯛꯀꯤ ꯑꯣꯏꯅꯗꯤ ꯑꯗꯨꯒꯨꯝꯕ ꯊꯥꯗꯣꯛꯄꯒꯤ ꯊꯕꯛ ꯑꯗꯨ ꯇꯧꯖꯗꯕꯅꯤꯅ ꯆꯠꯅ ꯄꯊꯥꯞꯁꯤꯡ ꯑꯗꯣ ꯈꯪꯖꯗ꯭ꯔꯦ